ꯁꯤ ꯑꯜ ꯍꯌꯥꯠ ꯔꯦꯁꯇꯨꯔꯦꯟ ꯅꯠꯇ꯭ꯔꯥ ꯑꯩꯅ ꯉꯔꯥꯡ ꯄꯨꯡ ꯇꯔꯥ ꯑꯗ꯭ꯋꯥꯏꯗ ꯑꯣꯔꯗꯔ ꯇꯧꯈꯤꯕꯗꯨ ꯊꯦꯡꯅ ꯐꯪꯖꯔꯦ ꯑꯗꯒꯤ ꯂꯥꯛꯏꯕ ꯄꯣꯠꯁꯤꯁꯨ ꯌꯥꯝꯅ ꯌꯥꯝꯅ ꯍꯥꯎꯇ꯭ꯔꯦ ꯍꯥꯏꯗꯤ ꯃꯅꯝ ꯆꯦꯜꯂꯦ ꯉꯔꯥꯡꯒꯤ ꯉꯔꯥꯡ ꯑꯌꯨꯛꯀꯤ ꯄꯣꯠ ꯑꯣꯏꯔꯕ ꯃꯥꯜꯂꯦ ꯃꯁꯤꯕꯨ ꯀꯃꯥꯏꯅ ꯀꯔꯤ ꯀꯁꯇꯃꯔꯁꯤꯡꯗ ꯀꯃꯥꯏꯅ ꯄꯤꯔꯤꯅꯣ ꯑꯗꯩ ꯁꯤꯅ ꯍꯛꯆꯥꯡ ꯌꯥꯝ ꯁꯣꯛꯍꯜꯂꯤ ꯃꯇꯨꯡꯗꯒꯤ ꯁꯨꯒꯨꯝꯕ ꯊꯕꯛꯁꯤ ꯇꯧꯕꯤꯒꯅꯨ ꯅꯧꯅ ꯐ꯭ꯔꯦꯁ ꯑꯣꯏꯅ ꯇꯧꯕꯤꯔꯒ ꯍꯛꯆꯥꯡ ꯃꯌꯥꯝ ꯄ꯭ꯔꯖꯥꯁꯤꯡꯗ ꯌꯥꯝꯅ ꯌꯨꯁꯐꯨꯜ ꯄꯔꯄꯣꯁ ꯑꯝꯗ ꯁꯤꯖꯤꯟꯅꯍꯟꯕꯤꯌꯨ